ꯌꯥꯏꯐꯔꯦ ꯌꯥꯏꯐꯔꯦ ꯍꯥꯏꯕ ꯋꯥꯍꯩꯁꯤ ꯃꯅꯤꯄꯨꯔꯗ ꯌꯥꯝ ꯇꯣꯏꯅ ꯁꯤꯖꯤꯟꯅꯕ ꯋꯥꯍꯩꯅꯤ ꯃꯁꯤꯒꯤ ꯑꯥꯔꯊꯗꯤ ꯑꯐꯕ ꯍꯥꯏꯕꯗꯤ ꯄꯣꯖꯤꯇꯤꯞ ꯑꯣꯏꯕ ꯊꯧꯗꯣꯛ ꯅꯇ꯭ꯔꯒ ꯌꯨꯝꯗꯨꯗ ꯑꯐꯕ ꯑꯃ ꯊꯣꯛꯄ ꯃꯇꯝꯗ ꯐꯔꯦ ꯐꯔꯦ ꯍꯥꯏꯅ ꯍꯥꯏꯅꯕ ꯑꯗꯨꯅꯤ ꯑꯗꯨꯒ ꯊꯥꯒꯠꯆꯔꯤ ꯍꯥꯏꯔꯒꯅ ꯑꯩꯈꯣꯏꯅ ꯃꯤ ꯑꯃꯅ ꯑꯩꯉꯣꯟꯗ ꯑꯐꯕ ꯑꯃ ꯇꯧꯕꯤꯔꯛꯄ ꯃꯇꯝꯗ ꯑꯩꯈꯣꯏꯅ ꯊꯦꯡꯀꯤꯌꯨ ꯍꯥꯏꯅ ꯍꯥꯏꯕꯗꯣ ꯑꯗꯨꯒꯨꯝꯕꯅꯤ ꯑꯗꯨꯒ

ꯂꯥꯟꯖꯔꯦ ꯍꯥꯏꯕ ꯂꯥꯟꯖꯔꯦ ꯍꯥꯏꯕ ꯋꯥꯍꯩ ꯋꯥꯍꯩ ꯑꯁꯤꯅ ꯍꯥꯏꯅꯤꯡꯉꯤꯕꯁꯤꯅ ꯑꯈꯣꯏꯅ ꯑꯁꯣꯏꯕ ꯊꯕꯛ ꯑꯃ ꯇꯧꯈꯤꯕ ꯃꯇꯝꯗ ꯉꯥꯛꯄꯤꯌꯨ ꯍꯥꯏꯕ ꯁꯣꯏꯅ ꯇꯧꯈꯤꯕ ꯊꯕꯛ ꯑꯗꯨ ꯁꯣꯏꯈ꯭ꯔꯦ ꯉꯥꯛꯄꯤꯌꯨ ꯍꯥꯏꯅ ꯍꯥꯏꯖꯕ ꯁꯣꯔꯤ ꯍꯥꯏꯕ ꯋꯥꯍꯩ ꯑꯗꯨꯅꯤ ꯑꯗꯨꯒ ꯏꯔꯨꯖꯅꯤꯡꯕꯒ ꯊꯣꯡꯒ꯭ꯔꯥ ꯇꯦꯛꯄꯒ ꯍꯥꯏꯕꯒꯤ ꯑꯥꯔꯊꯗꯤ ꯑꯩꯈꯣꯏꯅ ꯊꯕꯛ ꯑꯃ ꯇꯧꯅꯤꯡ ꯇꯧꯅꯤꯡ ꯂꯩꯔꯤꯉꯩꯗ ꯊꯕꯛ ꯑꯗꯨ ꯇꯧꯅꯅꯕꯒꯤ ꯃꯔꯝ ꯃꯌꯥꯝ ꯑꯃ ꯏꯅꯥꯛꯇ ꯇꯧꯁꯜꯂꯛꯄ ꯑꯗꯨꯅꯤ ꯏꯔꯨꯖꯅꯤꯡꯕꯒ ꯊꯣꯡꯒ꯭ꯔꯥ ꯇꯦꯛꯄꯒ ꯍꯥꯏꯔꯤꯕꯁꯤ ꯑꯗꯨꯒ ꯂꯤꯟꯁꯨ ꯁꯤꯕ ꯆꯩꯁꯨꯁꯨ ꯇꯦꯛꯇꯕ ꯃꯁꯤꯅ ꯍꯥꯏꯅꯤꯡꯉꯤꯕꯁꯤꯅ ꯑꯩꯈꯣꯏꯅ ꯊꯕꯛ ꯑꯃ ꯇꯧꯕ ꯃꯇꯝꯗ ꯇꯧꯔꯤꯕ ꯁꯥꯏꯠ ꯑꯅꯤꯃꯛꯇꯨꯗ ꯇꯧꯔꯤ ꯊꯕꯛꯇꯨ ꯄꯥꯡꯊꯣꯛꯄ ꯃꯇꯝꯗ ꯊꯕꯛꯇꯨꯅ ꯑꯃ ꯅꯇ꯭ꯔꯒ ꯑꯃꯗ ꯀꯥꯟ ꯀꯥꯟꯅꯃꯤꯅꯕ ꯑꯃꯥꯡꯕ ꯑꯣꯏꯗꯕ ꯑꯅꯤꯃꯛꯇ ꯀꯥꯟꯅꯃꯤꯅꯕ ꯑꯣꯏꯕ ꯑꯗꯨꯅꯤ ꯂꯤꯟꯁꯨ ꯁꯤꯕ ꯆꯩꯁꯨꯁꯨ ꯇꯦꯛꯇꯕ ꯍꯥꯏꯔꯤꯕ ꯑꯁꯤ ꯑꯗꯨꯒ ꯃꯤꯆꯥ ꯁꯤꯁꯅꯨ ꯈꯜꯂꯒ ꯏꯆꯥ ꯁꯤ ꯃꯁꯤꯒꯤ ꯋꯥꯍꯩꯁꯤꯅ ꯍꯥꯏꯅꯤꯡꯉꯤꯕꯁꯤꯅ ꯑꯩꯅ ꯃꯤꯉꯣꯟꯗ ꯀꯂꯛ ꯄꯦꯟꯅꯅꯕ ꯐꯠꯇꯕ ꯅꯨꯡꯉꯥꯏꯇꯕ ꯌꯦꯡꯊꯤꯕ ꯊꯕꯛ ꯑꯃ ꯇꯧꯔꯨꯔꯕ ꯃꯇꯝꯗ ꯏꯁꯥꯗ ꯑꯃꯨꯛ ꯍꯟꯅ ꯍꯟꯖꯤꯟꯂꯛꯂꯒ ꯏꯁꯥꯗ ꯑꯣꯏꯅ ꯐꯠꯇꯕ ꯉꯥꯛꯇ ꯊꯣꯛꯏ ꯍꯥꯏꯅ ꯍꯥꯏꯔꯤꯕꯅꯤ